ꯑꯋꯥꯡ ꯚꯥꯔꯠ ꯑꯃꯁꯨꯡ ꯈꯥ ꯚꯥꯔꯠꯀꯤ ꯃꯔꯛꯇ ꯂꯩꯔꯤꯕ ꯃꯔꯨ ꯑꯣꯏꯕ ꯅꯥꯠꯀꯤ ꯑꯣꯏꯕ ꯈꯦꯠꯅꯕꯁꯤꯡ ꯑꯗꯨꯗꯤ ꯑꯋꯥꯡ ꯚꯥꯔꯠꯇꯗꯤ ꯍꯤꯟꯗꯤ ꯂꯣꯜꯗ ꯉꯥꯡꯅꯩ ꯃꯈꯣꯏꯒꯤ ꯑꯣꯏꯕ ꯂꯣꯜ ꯂꯩꯇꯦ ꯍꯤꯟꯗꯤ ꯂꯣꯜꯅ ꯉꯝꯅ ꯉꯥꯡꯅꯩ ꯃꯈꯣꯏꯅ ꯆꯥꯕ ꯆꯤꯟꯖꯥꯛꯁꯨ ꯔꯥꯏꯁ ꯏꯁꯄꯥꯏꯁꯦꯁ ꯕꯤꯔꯌꯥꯅꯤ ꯆꯤꯀꯟ ꯇꯟꯗꯨꯔꯤ ꯒꯤ ꯄꯥꯅꯤꯔꯒꯨꯝꯕꯅ ꯍꯦꯟꯅ ꯆꯥꯟꯅꯩ ꯀꯨꯔꯇꯥ ꯁꯥꯔꯤ ꯁꯜꯋꯥꯔꯒꯨꯝꯕꯅ ꯍꯦꯟꯅ ꯁꯦꯠꯅꯩ ꯑꯏꯪ ꯑꯁꯥꯗꯁꯨ ꯏꯪꯕ ꯃꯇꯝꯗꯁꯨ ꯐꯅꯥ ꯏꯪꯏ ꯁꯥꯕ ꯃꯇꯝꯗꯁꯨ ꯐꯖꯅ ꯁꯥꯏ ꯃꯁꯤꯅ ꯑꯩꯈꯣꯏꯗ ꯈꯨꯗꯣꯡ ꯆꯥꯗꯕ ꯀꯌꯥ ꯊꯣꯛꯂꯤ ꯁꯥꯎꯠ ꯏꯟꯗꯤꯌꯥꯗꯗꯤ ꯃꯈꯣꯏ ꯂꯣꯜꯗꯨ ꯇꯣꯉꯥꯜꯂꯤ ꯇꯥꯃꯤꯜ ꯂꯣꯜꯅ ꯉꯝꯅ ꯆꯠꯂꯤ ꯆꯥꯅꯕꯁꯨ ꯇꯣꯉꯥꯜꯂꯤ ꯃꯈꯣꯏꯗꯤ ꯕꯤꯔꯌꯥꯅꯤꯒꯨꯝꯕ ꯃꯅꯥ ꯃꯁꯤꯡ ꯌꯨꯕꯤꯒꯨꯝꯕ ꯊꯣꯡꯂꯒ ꯆꯥꯏ ꯁꯥꯎꯠ ꯏꯟꯗꯤꯌꯥꯗꯗꯤ ꯌꯥꯝꯅ ꯏꯪꯗꯦ ꯁꯥꯕꯁꯨ ꯃꯐꯝꯅꯤ ꯃꯈꯣꯏꯗꯤ ꯂꯣꯡꯒꯤꯒꯨꯝꯕ ꯁꯥꯔꯤꯒꯨꯝꯕ ꯁꯦꯠꯅꯩ ꯑꯗꯨꯒ ꯃꯐꯝ ꯂꯩꯕꯁꯨ ꯌꯥꯝꯅ ꯅꯨꯡꯉꯥꯏ